ꯍꯧꯖꯤꯛꯃꯛꯀꯤ ꯑꯣꯏꯅꯗꯤ ꯖꯣꯕ ꯀꯦꯔꯤꯌꯔꯒꯤꯁꯤ ꯇꯪꯇꯥꯕ ꯍꯥꯏꯕ ꯑꯃꯗꯤ ꯂꯩꯇ꯭ꯔꯤ ꯑꯗꯨꯕꯨ ꯑꯩꯉꯣꯟꯗ ꯖꯣꯕ ꯑꯣꯄꯣꯔꯆꯨꯅꯤꯇꯤ ꯑꯩꯅ ꯌꯦꯡꯉꯣ ꯍꯥꯏꯕ ꯇꯥꯔꯒꯗꯤ ꯑꯩꯗꯤ ꯀꯩꯅꯣꯒꯤ ꯑꯩꯈꯣꯏꯒꯤ ꯐ꯭ꯔꯤꯂꯦꯟꯁꯀꯤ ꯊꯕꯛ ꯀꯝꯄ꯭ꯌꯨꯇꯔ ꯖꯣꯕꯇꯕꯨ ꯑꯣꯏꯔꯣ ꯅꯠꯇ꯭ꯔꯒ ꯐꯤꯖꯤꯀꯦꯜꯂꯤ ꯑꯩꯅ ꯃꯇꯝ ꯁꯪꯕ ꯃꯇꯝꯗ ꯆꯠꯄ ꯌꯥꯕ ꯊꯕꯛꯀꯨꯝꯕ ꯁꯤꯁꯦ ꯑꯩ ꯄꯥꯝꯃꯤ ꯀꯩꯒꯤꯅꯣ ꯍꯥꯏꯕ ꯃꯇꯝꯗ ꯐ꯭ꯔꯤꯂꯦꯟꯁꯀꯤ ꯊꯕꯛ ꯍꯥꯏꯁꯤꯗꯤ ꯑꯩꯅ ꯇꯧꯅꯤꯡꯕ ꯃꯇꯝꯗ ꯑꯩꯅ ꯁꯪꯕ ꯃꯇꯝꯗ ꯑꯩꯅ ꯑꯩꯒꯤ ꯃꯇꯝ ꯑꯁꯪꯕ ꯃꯇꯝ ꯑꯝꯗ ꯑꯩꯅ ꯑꯗꯨꯝ ꯇꯧꯕ ꯌꯥꯕ ꯊꯕꯛ ꯑꯃ ꯑꯣꯏꯌꯦꯕ ꯐ꯭ꯔꯤꯂꯦꯟꯁꯀꯤꯁꯦ ꯐ꯭ꯔꯤꯂꯦꯟꯁꯀꯤ ꯈ꯭ꯋꯥꯏꯗꯒꯤ ꯅꯨꯡꯉꯥꯏꯕ ꯍꯥꯏꯕ ꯑꯃꯕꯨ ꯀꯝꯄ꯭ꯌꯨꯇꯔ ꯄꯥꯏꯔꯒ ꯐ꯭ꯔꯤꯂꯦꯟꯁꯀꯤ ꯊꯕꯛ ꯇꯧꯕꯁꯤꯅꯕꯨ ꯑꯦꯅꯤ ꯏꯟꯇꯔꯅꯦꯠ ꯀꯅꯦꯛꯁꯟ ꯑꯃ ꯂꯩꯔꯅꯤ ꯑꯗꯨꯒ ꯑꯩꯒꯤ ꯀꯥꯗꯨꯗ ꯐꯝꯅ ꯐꯝꯅ ꯑꯩꯅ ꯇꯧꯅꯤꯡꯕ ꯃꯇꯝ ꯑꯃꯗ ꯑꯗꯨꯝ ꯄꯩꯁꯥ ꯇꯥꯟꯕ ꯌꯥꯏ ꯑꯗꯨꯒ ꯑꯗꯨ ꯇꯧꯅ ꯇꯧꯅ ꯑꯩ ꯕꯤꯖꯤꯅꯦꯁꯒꯨꯝꯕ ꯑꯃꯁꯨ ꯄꯥꯔꯠ ꯇꯥꯏꯝ ꯑꯣꯏꯅꯁꯨ ꯇꯧꯕ ꯌꯥꯏꯑꯕ ꯐ꯭ꯔꯤꯂꯦꯟꯁꯀꯤ ꯊꯕꯛꯁꯤꯅꯕꯨ ꯑꯗꯨꯒ ꯐ꯭ꯔꯤꯂꯦꯟꯁ ꯇꯧꯕꯒꯤ ꯀꯥꯟꯅꯕ ꯍꯥꯏꯔꯒꯗꯤ ꯑꯦꯛꯁꯄꯤꯔꯤꯌꯦꯟꯁꯁꯨ ꯑꯗꯨꯝ ꯇꯥꯜꯂꯤ ꯐ꯭ꯔꯤꯂꯦꯟꯁꯁꯤꯗ ꯑꯦꯛꯁꯄꯤꯔꯤꯌꯦꯟꯁ ꯑꯗꯨꯝ ꯂꯩꯒꯅꯤ ꯑꯗꯨꯒ ꯐ꯭ꯔꯤꯂꯦꯟꯁ ꯇꯧꯕ ꯃꯤꯁꯤꯡꯒꯤ ꯃꯣꯏꯒꯤ ꯃꯥꯏꯟ ꯁꯦꯠꯁꯤꯁꯨ ꯑꯗꯨꯝ ꯇꯣꯉꯥꯟꯅ ꯑꯗꯨꯝ ꯆꯠꯀꯅꯤ ꯐ꯭ꯔꯤꯂꯦꯟꯁꯁꯤ ꯑꯗꯨꯝ ꯀꯥꯟꯅꯕ ꯊꯕꯛꯅꯤ ꯑꯗꯣ ꯑꯩꯒꯤ ꯑꯣꯏꯅꯗꯤ ꯐ꯭ꯔꯤꯂꯦꯟꯁꯁꯦ ꯄꯥꯝꯃꯦ ꯑꯗꯨ ꯐ꯭ꯔꯤꯂꯦꯟꯁꯁꯦ ꯑꯩ ꯇꯧꯒꯦꯅ ꯀꯦꯔꯤꯌꯔ ꯑꯣꯞꯁꯟꯁꯤ ꯑꯗꯨꯃꯥꯏꯅ ꯆꯨꯖ ꯇꯧꯒꯦꯅ ꯈꯜꯂꯦ